ꯚꯥꯔꯠꯀꯤ ꯍꯦꯜ ꯀꯤꯌꯔꯁꯤ ꯃꯥꯂꯦꯝꯒꯤ ꯑꯇꯣꯞꯄ ꯂꯩꯕꯥꯛꯁꯤꯡꯒ ꯌꯦꯡꯅꯕꯗ ꯌꯥꯝꯅ ꯆꯥꯎꯈꯠꯂꯤ ꯑꯩꯈꯣꯏꯒꯤ ꯚꯥꯔꯠꯇꯒꯤ ꯍꯧꯖꯤꯛ ꯐꯥꯎꯕꯗ ꯆꯤꯀꯟꯄꯣꯛꯁ ꯃꯨꯠꯊꯠꯄ ꯉꯝꯈ꯭ꯔꯦ ꯄꯣꯂꯤꯌꯣ ꯂꯩꯅꯥꯁꯨ ꯃꯨꯠꯊꯠꯅꯕ ꯌꯥꯝ ꯀꯟꯅ ꯍꯣꯠꯅꯔꯤ ꯑꯅꯥ ꯂꯥꯏꯌꯦꯡꯒꯤ ꯃꯇꯥꯡꯗꯗꯤ ꯚꯥꯔꯠ ꯑꯁꯤ ꯌꯥꯝꯅ ꯆꯥꯎꯈꯠꯂꯦ ꯃꯦꯟ ꯆꯦꯂꯦꯟ ꯑꯣꯐ ꯚꯥꯔꯠ ꯍꯦꯜ ꯀꯤꯌꯔ ꯃꯦꯟꯇꯦꯜ ꯍꯦꯜ ꯁꯤꯁꯇꯦꯝ